ꯐꯥꯝꯗ ꯑꯩꯅ ꯃꯔꯨꯑꯣꯏꯅ ꯃꯇꯝ ꯂꯦꯟꯕꯁꯤ ꯑꯩꯒꯤ ꯑꯣꯐꯤꯁ ꯆꯠꯇ꯭ꯔꯤꯉꯩ ꯃꯃꯥꯡ ꯑꯩꯈꯣꯏ ꯑꯌꯨꯛꯀꯤ ꯃꯇꯝ ꯂꯣꯏꯔ ꯃꯇꯨꯡꯗ ꯑꯃꯨꯛ ꯑꯣꯐꯤꯁ ꯍꯜꯂꯛꯑꯕ ꯃꯇꯨꯡꯗ ꯑꯩꯒꯤ ꯐꯥꯝꯗ ꯑꯩꯅ ꯃꯇꯝ ꯂꯦꯜꯂꯤ ꯃꯇꯝ ꯂꯦꯜꯂꯤꯕꯒꯤ ꯃꯅꯨꯡꯁꯤꯗ ꯑꯩꯅ ꯐꯥꯝꯒꯤ ꯄꯣꯠꯆꯩ ꯊꯥꯅꯕ ꯂꯩꯕꯥꯛ ꯇꯧꯕ ꯈꯣꯠꯄ ꯁꯦꯝ ꯁꯥꯕ ꯑꯗꯩ ꯃꯅꯥ ꯃꯁꯤꯡ ꯊꯥꯕ ꯃꯌꯥꯝ ꯑꯃ ꯇꯧꯋꯤ ꯑꯗꯨ ꯏꯁꯤꯡ ꯆꯥꯏꯕꯅꯆꯤꯡꯕ ꯃꯌꯥꯝ ꯑꯃ ꯇꯧꯋꯤ ꯇꯤꯜꯍꯥꯠ ꯍꯤꯗꯥꯛ ꯀꯥꯞꯄ ꯗꯔꯀꯥꯔ ꯑꯣꯏꯕ ꯃꯌꯥꯝ ꯑꯃꯁꯤꯡꯗꯨ ꯍꯥꯏꯔꯤꯕ ꯃꯇꯝ ꯑꯩꯒꯤ ꯐ꯭ꯔꯤ ꯇꯥꯏꯝꯁꯤꯡꯁꯤꯗ ꯑꯩꯅ ꯇꯧꯋꯤ ꯂꯣꯏꯅꯅ ꯑꯩꯅ ꯇꯧꯈꯤꯕ ꯃꯌꯥꯝꯁꯤꯅ ꯃꯔꯝ ꯑꯣꯏꯔꯀꯥꯟꯗ ꯑꯩꯒꯤ ꯍꯛꯆꯥꯡꯗꯁꯨ ꯌꯥꯝ ꯀꯥꯟꯅꯩ ꯑꯩꯈꯣꯏꯅ ꯑꯦꯛꯁꯔꯁꯥꯏꯖ ꯇꯧꯕ ꯋꯥꯛꯀꯤꯡ ꯆꯠꯄ ꯃꯌꯥꯝ ꯑꯃ ꯇꯧꯗ꯭ꯔꯒꯁꯨ ꯑꯩꯈꯣꯏꯅ ꯌꯣꯄꯥꯛ ꯄꯥꯏꯔꯒ ꯊꯕꯛ ꯁꯨꯕ ꯅꯣꯝꯕ ꯑꯃꯗꯤ ꯏꯁꯤꯡ ꯆꯥꯏꯕꯅꯆꯤꯡꯕ ꯃꯌꯥꯝ ꯑꯃ ꯐꯥꯝꯗ ꯊꯕꯛ ꯁꯨꯕꯁꯤꯅ ꯑꯩꯈꯣꯏ ꯑꯦꯛꯁꯔꯁꯥꯏꯖ ꯇꯧꯗ꯭ꯔꯒꯁꯨ ꯌꯥꯏ ꯑꯃꯁꯨꯡ ꯍꯛꯆꯥꯡꯗꯁꯨ ꯀꯥꯟꯅꯩ ꯑꯗꯩ ꯆꯥꯊꯣꯛ ꯐꯧꯊꯣꯛ ꯍꯦꯟꯒꯠꯍꯟꯗꯨꯅ ꯏꯃꯨꯡꯒꯤ ꯏꯀꯣꯅꯣꯃꯤꯗꯁꯨ ꯌꯥꯝ ꯀꯥꯟꯅꯩ ꯄꯨꯜꯂꯞꯇ ꯌꯦꯡꯉꯀꯥꯟꯗ ꯍꯛꯆꯥꯡꯁꯨ ꯐꯒꯠꯂꯤ ꯑꯩꯒꯤ ꯁꯦꯟꯊꯨꯝꯒꯤ ꯐꯤꯕꯝꯁꯨ ꯐꯒꯠꯂꯤ